ꯅꯨꯡꯁꯤꯠ ꯐꯖꯅ ꯁꯤꯠꯇꯕ ꯅꯨꯡꯁꯤꯠꯇ ꯑꯁꯥꯕ ꯅꯨꯡꯁꯤꯠ ꯌꯥꯎꯔꯛꯄ ꯅꯠꯇ꯭ꯔꯒꯅ ꯀꯥ ꯍꯦꯟꯅ ꯏꯪꯂꯕ ꯅꯨꯡꯁꯤꯠ ꯌꯥꯎꯔꯛꯄ ꯅꯠꯇ꯭ꯔꯒꯅ ꯅꯨꯡꯁꯤꯠꯇ ꯐꯠꯇꯕ ꯀꯌꯥ ꯑꯃ ꯌꯥꯎꯁꯜꯂꯛꯄꯅ ꯁꯣꯔ ꯍꯣꯟꯕꯗ ꯋꯥꯕ ꯍꯥꯏꯕꯁꯤ ꯑꯩꯈꯣꯏꯅ ꯊꯦꯡꯅꯔꯦ ꯍꯧꯈꯤꯕ ꯆꯍꯤ ꯑꯁꯤꯗ ꯅꯨꯡꯁꯤꯠꯇ ꯐꯠꯇꯕ ꯌꯥꯎꯔꯛꯄꯗ ꯑꯉꯥꯡꯁꯤꯡ ꯑꯅꯥ ꯂꯥꯏꯌꯦꯡꯒꯤ ꯄꯨꯈꯠꯂꯛꯄꯗ ꯊꯦꯡꯅꯔꯕ ꯍꯥꯏꯕꯁꯦ ꯑꯩꯈꯣꯏꯅ ꯍꯣꯁꯄꯤꯇꯥꯜ ꯅꯠꯇ꯭ꯔꯒꯅ ꯄꯥꯎꯁꯤꯡꯗ ꯑꯗꯨꯝ ꯍꯪꯕꯗ ꯊꯦꯡꯅꯔꯕꯅꯤ ꯍꯧꯖꯤꯛ ꯃꯇꯝꯗ ꯑꯉꯥꯡꯁꯤꯡꯅ ꯑꯥꯁꯊꯃꯥ ꯅꯠꯇ꯭ꯔꯒꯅ ꯑꯇꯣꯞꯄ ꯂꯩꯅꯥ ꯑꯁꯤ ꯅꯨꯡꯁꯤꯠꯀꯤ ꯃꯇꯦꯡꯗ ꯌꯥꯎꯔꯛꯂꯦ ꯅꯨꯡꯁꯤꯠ ꯑꯁꯦ ꯐꯖꯅ ꯁꯤꯠꯄ ꯑꯣꯏꯗꯕꯅ ꯀꯥꯂꯦꯟ ꯅꯣꯡꯖꯨ ꯅꯤꯡꯊꯝꯊꯥ ꯅꯠꯇ꯭ꯔꯒꯅ ꯑꯇꯣꯞꯄ ꯅꯥꯀꯦꯟꯊꯥꯅꯆꯤꯡꯕꯁꯤꯡ ꯑꯁꯤ ꯐꯖꯅ ꯑꯣꯏꯔꯛꯇ꯭ꯔꯦ ꯑꯃꯁꯨꯡ ꯍꯣꯡꯂꯛꯂꯤꯕ ꯃꯇꯝ ꯑꯁꯤꯗ ꯑꯉꯥꯡꯁꯤꯡꯅ ꯅꯥꯕꯒꯤ ꯆꯥꯡꯁꯨ ꯍꯦꯟꯒꯠꯂꯤ ꯍꯥꯟꯅ ꯃꯇꯝꯒꯨꯝꯅ ꯃꯇꯝ ꯍꯣꯡꯂꯛꯄꯗ